ꯇꯦꯛꯅꯣꯂꯣꯖꯤ ꯆꯥꯎꯈꯠꯂꯛꯄ ꯇꯤꯀꯦꯠ ꯀꯛꯄ ꯍꯣꯇꯦꯜ ꯕꯨꯛꯀꯤꯡ ꯇꯧꯕ ꯂꯝ ꯆꯠꯄꯒꯤ ꯃꯇꯥꯡ ꯈꯨꯗꯤꯡꯃꯛꯁꯤ ꯃꯣꯕꯥꯏꯜ ꯐꯣꯟ ꯊꯣꯂꯛꯄꯗꯒꯤ ꯑꯗꯨꯛꯀꯤ ꯃꯇꯤꯛ ꯀꯥꯟꯅꯔꯦ ꯃꯣꯕꯥꯏꯜ ꯐꯣꯟ ꯏꯟꯇꯔꯅꯦꯠꯀꯤ ꯃꯇꯦꯡꯅ ꯍꯣꯇꯦꯜꯗ ꯆꯥꯛ ꯑꯃ ꯆꯥꯔꯒꯁꯨ ꯄꯦ ꯇꯤ ꯑꯦꯝꯗ ꯖꯤ ꯄꯦꯗ ꯄꯩꯁꯥ ꯀꯥꯞꯄ ꯌꯥꯔꯦ ꯇꯔꯦꯟ ꯇꯤꯛꯀꯦꯠ ꯀꯛꯑꯒꯁꯨ ꯐꯣꯟꯗꯒꯤ ꯀꯛꯄ ꯌꯥꯔꯦ ꯂꯣꯀꯦꯁꯟ ꯇ꯭ꯔꯦꯛ ꯂꯣꯀꯦꯁꯟ ꯇ꯭ꯔꯦꯛ ꯇꯧꯔ ꯃꯇꯨꯡꯗ ꯀꯔꯝꯕ ꯍꯣꯇꯦꯜ ꯍꯥꯡꯉꯤ ꯑꯩꯅ ꯕꯨꯛ ꯇꯧꯒꯗꯕ ꯍꯣꯇꯦꯜ ꯑꯗꯨ ꯃꯇꯝ ꯆꯥꯅ ꯍꯥꯏꯔꯒ ꯕꯨꯛ ꯇꯧꯕ ꯉꯝꯃꯤ ꯑꯗꯨꯅ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯏꯁꯃꯥꯔꯠ ꯐꯣꯟ ꯐꯣꯟ ꯊꯣꯂꯛꯄ ꯑꯁꯤꯅ ꯍꯤꯔꯝ ꯈꯨꯗꯤꯡꯃꯛꯇ ꯇ꯭ꯔꯦꯟ ꯇꯤꯀꯦꯠ ꯀꯛꯄꯒꯤꯕꯨ ꯑꯣꯏꯔꯣ ꯍꯣꯇꯦꯜ ꯕꯨꯛꯀꯤꯡ ꯇꯧꯕꯒꯤꯕꯨ ꯑꯣꯏꯔꯣ ꯑꯣꯟꯂꯥꯏꯟꯗ ꯈꯨꯗꯤꯡꯃꯛꯇ ꯃꯇꯦꯡ ꯄꯥꯡꯉꯤ